ꯑꯣ ꯍꯪꯕꯤꯕ ꯌꯥꯅꯤ

ꯑꯣ ꯃꯗꯨꯒꯤꯁꯦ ꯑꯩꯈꯣꯏꯁꯦ ꯁꯨꯃꯥꯏꯅ ꯇꯧꯕꯅꯤ ꯑꯩꯈꯣꯏꯁꯦ ꯌꯥꯍꯧꯁꯤ ꯈꯔ ꯊꯦꯡꯅꯕꯅꯤꯅ ꯄꯨꯡ ꯇꯔꯥ ꯑꯗꯨꯋꯥꯏꯗ ꯍꯥꯡꯖꯩ ꯑꯗꯨꯒ ꯇꯤꯀꯦꯠ ꯃꯃꯟꯗꯨꯅ ꯌꯥꯝꯗꯦ ꯂꯨꯄꯥ ꯃꯉꯥ ꯈꯛꯇꯅꯤ ꯑꯣ ꯃꯗꯨꯒꯤ ꯕꯔꯥꯗꯣ ꯁꯨꯝ ꯆꯥꯎꯔꯛꯄ ꯂꯨꯄꯥ ꯂꯤꯁꯤꯡ ꯑꯃꯒꯨꯝꯕ ꯂꯧꯗꯧ ꯃꯥꯜꯂꯤ ꯑꯣ ꯑꯣ ꯁꯣꯏꯗꯅ ꯂꯥꯛꯄꯤꯌꯨꯍꯦ